ꯅꯨꯄꯤꯁꯤꯡꯒꯤ ꯁꯥꯟꯅ ꯈꯣꯠꯅꯕꯒꯤ ꯃꯔꯝꯗ ꯍꯥꯏꯌꯨ ꯍꯥꯏꯖꯕ ꯇꯥꯔꯒꯗꯤ ꯅꯨꯄꯤꯁꯤꯡꯒꯤ ꯑꯦꯔꯦꯅꯥ ꯑꯣꯏꯕ ꯇꯣꯡꯉꯥꯟꯕ ꯑꯩꯅ ꯑꯩꯈꯣꯏꯒꯤ ꯃꯨꯁꯂꯤꯝ ꯅꯨꯄꯤꯁꯤꯡꯒꯤꯁꯤ ꯑꯅꯝꯕ ꯎꯖꯗ꯭ꯔꯤ ꯑꯗꯨꯒꯤ ꯃꯊꯛꯇ ꯑꯩꯈꯣꯏꯒꯤ ꯅꯨꯄꯤꯁꯤꯡꯁꯤ ꯅꯨꯄꯥꯁꯤꯡꯁꯤꯒ ꯁꯥꯟꯅꯔꯛꯄ ꯃꯇꯝꯗ ꯑꯩꯈꯣꯏꯅ ꯑꯩꯈꯣꯏꯗꯤ ꯅꯨꯄꯤꯅꯤꯅ ꯃꯁꯤ ꯑꯩꯈꯣꯏꯗ ꯄ꯭ꯔꯣꯕ꯭ꯂꯦꯝ ꯂꯩꯌꯦ ꯄꯦꯔꯤꯌꯦꯠꯁꯀꯤ ꯃꯇꯥꯡꯗ ꯑꯗꯨꯒꯤ ꯀꯩꯅꯣꯒꯤ ꯃꯇꯥꯡꯗ ꯑꯩꯈꯣꯏꯅ ꯅꯨꯄꯥꯁꯤꯡꯁꯤꯒ ꯐꯤꯖꯤꯀꯦꯜꯂꯤ ꯁꯤꯒꯨꯝꯕ ꯈꯦꯠꯅꯕ ꯃꯇꯥꯡ ꯂꯥꯛꯄ ꯃꯇꯝꯗ ꯑꯩꯈꯣꯏꯅ ꯀꯔꯤꯒꯨꯝꯕ ꯀꯥꯟꯗ ꯌꯥꯝꯅ ꯅꯨꯡꯉꯥꯏꯖꯗꯕ ꯃꯇꯥꯡ ꯂꯩꯕꯁꯤꯒꯤ ꯈꯜꯂꯨꯔꯒꯗꯤ ꯁꯦꯡꯅ ꯑꯩꯈꯣꯏꯅ ꯏꯁꯄꯣꯔꯠꯁꯤ ꯅꯨꯄꯤꯒꯤ ꯇꯣꯡꯉꯥꯟꯗ ꯑꯦꯔꯦꯅꯥ ꯑꯃ ꯍꯥꯡꯗꯣꯛꯄꯤꯔꯒ ꯑꯩꯈꯣꯏꯅ ꯄꯨꯛꯅꯤꯡ ꯅꯨꯄꯤꯁꯤꯡꯕꯨ ꯄꯨꯛꯅꯤꯡ ꯊꯧꯒꯠꯄꯤꯕ ꯍꯥꯏꯕꯁꯦ ꯑꯩ ꯇꯁꯦꯡꯅ ꯄꯥꯝꯖꯩ ꯑꯗꯨ ꯅꯨꯄꯤꯁꯤꯡꯁꯨ ꯅꯨꯄꯥꯁꯤꯡꯒ ꯆꯞ ꯃꯥꯟꯅꯅ ꯁꯥꯟꯅꯕ ꯉꯝꯃꯤ ꯅꯨꯄꯥꯁꯤꯡꯗꯧꯅ ꯑꯩꯈꯣꯏꯒꯤ ꯅꯨꯄꯤꯁꯤꯡꯁꯤꯁꯨ ꯑꯩꯈꯣꯏꯒꯤ ꯀꯩꯅꯣ ꯃꯐꯝ ꯀꯟꯖꯕ ꯉꯝꯃꯤ ꯑꯩꯈꯣꯏꯅ ꯁꯛ ꯇꯥꯛꯆꯕ ꯉꯝꯃꯤ ꯋꯥꯔꯜꯒꯤ ꯃꯐꯝ ꯑꯌꯥꯝꯕꯗ ꯅꯣꯏ ꯑꯩꯈꯣꯏꯅ ꯅꯨꯄꯤꯁꯤꯡꯒꯤ ꯃꯐꯝ ꯌꯥꯝꯅ ꯀꯟꯗꯨꯅ ꯂꯩꯈ꯭ꯔꯦ ꯑꯗꯨꯅ ꯑꯩꯈꯣꯏꯅ ꯍꯥꯏꯖꯅꯤꯡꯕꯗꯤ ꯖꯦꯟꯗꯔꯒꯤ ꯃꯇꯥꯡ ꯑꯁꯤꯗ ꯑꯩꯈꯣꯏꯅ ꯅꯨꯄꯤꯁꯤꯡꯁꯤꯕꯨ ꯑꯔꯩꯕ ꯂꯩꯇꯕ ꯌꯦꯡꯗꯅ ꯑꯩꯈꯣꯏꯅ ꯅꯨꯄꯤꯁꯤꯡꯁꯤꯕꯨ ꯊꯧꯅꯥ ꯂꯤꯡꯖꯦꯜ ꯍꯥꯞꯄꯤꯗꯨꯅ ꯃꯈꯣꯏꯕꯨꯁꯨ ꯃꯀꯣꯛ ꯊꯣꯡꯕ ꯑꯃꯃꯝ ꯑꯣꯏꯅꯅꯕ ꯑꯩꯈꯣꯏꯒꯤ ꯃꯤꯌꯥꯝ ꯃꯔꯛꯇ ꯇꯤꯟꯕ ꯉꯝꯅꯅꯕ ꯑꯩꯈꯣꯏꯅ ꯍꯣꯠꯅꯕꯤꯕ ꯑꯃ ꯆꯪꯉꯤ ꯍꯥꯏꯕꯁꯤ ꯑꯩ ꯁꯥꯟꯅ ꯈꯣꯠꯅꯕꯒꯤ ꯂꯝꯗ ꯃꯁꯤ ꯑꯣꯏꯅ ꯊꯝꯖꯒꯦ